ꯃꯅꯤꯄꯨꯔꯤ ꯂꯣꯟꯁꯤꯅ ꯏꯟꯗꯤꯌꯥꯒꯤ ꯑꯋꯥꯡ ꯅꯣꯡꯄꯣꯛꯇ ꯂꯩꯕ ꯃꯅꯤꯄꯨꯔꯤ ꯀꯧꯕ ꯃꯐꯝ ꯑꯗꯨꯗ ꯉꯥꯡꯅꯕ ꯂꯣꯟꯅꯤ ꯑꯗꯨꯒ ꯍꯤꯟꯗꯤ ꯂꯣꯟ ꯑꯁꯤꯅ ꯚꯥꯔꯠꯀꯤ ꯑꯣꯐꯤꯁꯤꯌꯦꯜ ꯂꯦꯡꯒꯣꯏꯖ ꯑꯣꯏꯕꯇ ꯅꯠꯇꯅ ꯚꯥꯔꯠ ꯅꯠꯇꯕ ꯑꯇꯣꯞꯄ ꯂꯝꯁꯤꯡꯗꯁꯨ ꯉꯥꯡꯅꯩ ꯃꯐꯝꯁꯤꯡ ꯑꯗꯨꯗꯤ ꯅꯦꯄꯥꯜ ꯄꯥꯀꯤꯁꯇꯥꯟ ꯁ꯭ꯔꯤ ꯂꯪꯀꯥ ꯑꯁꯤꯅ ꯆꯤꯡꯕꯅꯤ